ꯄꯥꯏꯕꯤꯔꯤꯁꯤꯕꯨ ꯂꯤꯛꯂꯥ ꯕꯦꯀꯔꯤ ꯏꯁꯇꯣꯔꯗꯒꯤꯔꯥ ꯑꯩ ꯄ꯭ꯔꯤꯇꯤꯅꯦ ꯑꯩ ꯀꯛꯆꯤꯡꯗꯒꯤꯅꯦ ꯑꯩ ꯑꯩꯒꯤ ꯏꯃꯥꯟꯅꯕꯤꯒꯤ ꯕꯔꯗꯦ ꯑꯃ ꯂꯩꯌꯦ ꯑꯗꯨꯗ ꯑꯩꯒꯤ ꯀꯦꯛꯀ ꯑꯆꯥ ꯑꯊꯛ ꯈꯔ ꯑꯩ ꯂꯧꯒꯦ ꯇꯧꯕ ꯑꯗꯨ ꯁꯤꯁꯇꯔ ꯍꯣꯏꯒꯤꯗ ꯗꯤꯁꯀꯥꯎꯟꯒꯨꯝꯕ ꯈꯔ ꯂꯩꯒꯗ꯭ꯔꯥ ꯍꯥꯏꯕꯗꯤ ꯀꯦꯛꯀꯨꯝꯕꯗ ꯑꯗꯒꯤ ꯑꯣꯏꯔꯁꯨ ꯑꯇꯩ ꯗꯣꯅꯠꯀꯨꯝꯗꯁꯨ ꯈꯔ ꯄꯥꯝꯖꯕ ꯑꯗꯨ ꯗꯤꯁꯀꯥꯎꯟꯒꯨꯝꯕꯁꯨ ꯈꯔ ꯂꯩꯒꯗ꯭ꯔꯥ ꯑꯗꯒꯤꯗꯤ ꯀꯩꯅꯣ ꯗꯤꯂꯤꯚꯔꯤ ꯆꯥꯔꯖꯁꯤꯅ ꯀꯌꯥ ꯑꯣꯏꯗꯣꯏꯅꯣ ꯑꯗꯒꯤ ꯀꯩꯅꯣꯁꯨ ꯕꯦꯀꯔꯤ ꯏꯁꯇꯣꯔꯗꯒꯤꯅ ꯑꯩꯈꯣꯏ ꯌꯨꯝ ꯐꯥꯎꯕꯗ ꯗꯤꯂꯤꯚꯔ ꯇꯧꯕꯗ ꯄꯨꯡ ꯀꯌꯥ ꯆꯪꯗꯣꯏꯅꯣ ꯈꯔ ꯄꯥꯝꯖꯕꯗꯤ ꯑꯗꯨꯝ ꯑꯁꯥꯕ ꯑꯣꯏꯅ ꯄꯥꯝꯃꯦ ꯑꯗꯨꯒ ꯑꯊꯨꯕꯗ ꯑꯣꯏꯅꯁꯨ ꯄꯥꯝꯃꯦ ꯑꯗꯨꯕꯨ ꯈꯔ ꯍꯥꯏꯕꯤꯔꯛꯑꯣ ꯑꯗꯨꯒꯤ ꯑꯗꯨꯒꯤ ꯍꯪꯒꯦꯅ ꯇꯧꯖꯕꯅꯦ